ꯏꯇꯥꯎ ꯉꯥꯁꯤ ꯏꯇꯥꯎ ꯃꯈꯜ ꯁꯨꯅ ꯂꯣꯏꯅ ꯂꯩꯒꯅꯤ ꯃꯈꯜ ꯁꯨꯅ ꯂꯣꯏꯅ ꯐꯪꯒꯅꯤ ꯑꯌꯥꯝꯕ ꯃꯈꯜ ꯂꯣꯏꯅ ꯐꯪꯒꯅꯤ ꯂꯩꯌꯦ ꯂꯩꯌꯦ ꯂꯣꯏꯅ ꯂꯩꯌꯦ ꯁꯣꯝꯒꯤꯁꯤꯅ ꯁꯖꯤꯛ ꯆꯥꯕꯤꯅꯦ ꯁꯖꯤꯛ ꯆꯥꯕꯤꯁꯤꯅ ꯀꯤꯂꯣꯗ ꯆꯍꯨꯝ ꯌꯥꯡꯈꯩꯅꯤ ꯑꯗꯣ ꯑꯗꯨꯝ ꯏꯇꯥꯎꯒꯤꯗꯤ ꯈꯔ ꯌꯦꯡꯒꯅꯤ ꯑꯗꯨꯒ ꯑꯇꯩ ꯑꯇꯩꯁꯤꯡꯁꯤꯅ ꯁꯔꯦꯡꯁꯤꯅ ꯆꯅꯤꯄꯥꯟꯅꯤ ꯑꯗꯨꯒ ꯔꯧꯁꯤꯅ ꯆꯅꯤꯌꯥꯡꯈꯩꯅꯦ ꯑꯗꯨꯒ ꯁꯤꯜꯚꯔ ꯀꯥꯞꯁꯤꯅ ꯂꯨꯄꯥ ꯆꯥꯝꯌꯥꯡꯈꯩꯅꯦ ꯇꯨꯡꯍꯟꯕꯤꯁꯤꯅ ꯂꯨꯄꯥ ꯁꯤꯁꯨ ꯆꯥꯝꯃ ꯍꯨꯝꯗ꯭ꯔꯥ ꯅꯦ ꯑꯗꯣ ꯑꯄꯥꯝꯕ ꯉꯥ ꯍꯥꯏꯕꯤꯌꯨ

ꯑꯥ ꯑꯣ ꯑꯇꯩ ꯑꯇꯩ ꯉꯥ ꯃꯆꯥ ꯉꯥ ꯁꯝꯖꯦꯠꯀꯨꯝꯕ ꯑꯇꯩ ꯑꯇꯩꯗꯤ ꯂꯧꯔꯔꯣꯏꯗ꯭ꯔꯣ ꯁꯤꯅ ꯑꯗꯨꯝ ꯂꯣꯏꯔꯗ꯭ꯔꯣ ꯁꯤ ꯄꯦꯛ ꯇꯧꯁꯜꯂꯒꯦ ꯁꯔꯦꯡꯁꯤꯁꯨ ꯂꯧꯗꯣꯏꯔꯥ ꯎꯝ ꯑꯣ ꯐꯔꯦ ꯐꯔꯦ ꯑꯗꯨꯗꯤ ꯄꯦꯛ ꯇꯧꯁꯜꯂꯒꯦꯀꯣ ꯎꯝ